ꯊꯧꯕꯥꯜꯁꯦ ꯍꯥꯟꯅꯒ ꯃꯥꯟꯅꯗ꯭ꯔꯦ ꯊꯧꯕꯥꯜ ꯗꯤꯁꯇ꯭ꯔꯤꯛꯀꯤ ꯑꯣꯏꯅ ꯑꯩ ꯏꯁꯥꯃꯛꯁꯨ ꯊꯧꯕꯥꯜ ꯗꯤꯁꯇ꯭ꯔꯤꯛꯇ ꯂꯩꯖꯩ ꯑꯗꯨꯅ ꯑꯩꯈꯣꯏꯅ ꯑꯍꯣꯡꯕꯁꯤ ꯂꯣꯏꯅ ꯈꯪꯖꯩ ꯊꯧꯕꯥꯜ ꯗꯤꯁꯇ꯭ꯔꯤꯛꯇ ꯍꯥꯟꯅꯒꯤ ꯑꯣꯏꯔꯤꯕ ꯐꯤꯕꯝꯗꯨꯒ ꯍꯨꯖꯤꯛꯀꯥꯟꯒꯤ ꯇꯨ ꯊꯥꯎꯖꯟ ꯇ꯭ꯋꯦꯟꯇꯤ ꯐꯣꯔꯒꯤ ꯑꯣꯏꯔꯤꯕ ꯐꯤꯕꯝꯁꯤꯒ ꯌꯥꯝ ꯊꯤꯅ ꯆꯦꯟꯖ ꯇꯧꯈ꯭ꯔꯦ ꯐꯣꯔ ꯑꯦꯛꯖꯥꯝꯄꯜ ꯑꯣꯏꯅ ꯍꯥꯏꯔꯕ ꯀꯥꯟꯗ ꯍꯧꯖꯤꯛ ꯃꯇꯝꯁꯤꯗ ꯑꯩꯈꯣꯏꯅ ꯑꯦꯕ꯭ꯔꯤ ꯏꯟꯗꯤꯕꯤꯖꯨꯋꯦꯜ ꯏꯟꯗꯤꯕꯤꯖꯨꯋꯦꯜ ꯃꯤ ꯈꯨꯗꯤꯡꯃꯛꯁꯦ ꯁꯔꯀꯥꯔꯒꯤ ꯊꯕꯛ ꯅꯠꯇ꯭ꯔꯒ ꯑꯇꯣꯞꯄ ꯊꯕꯛ ꯂꯅꯥꯏꯒꯤ ꯑꯝꯇ ꯊꯤꯅꯔꯝꯗꯦ ꯊꯤꯅꯕꯗꯨ ꯍꯥꯟꯅꯒꯨꯝ ꯍꯧꯖꯤꯛꯇꯤ ꯁꯔꯀꯥꯔꯒꯤ ꯊꯕꯛꯇ ꯗꯦꯄꯦꯟ ꯇꯧꯔꯒ ꯍꯤꯡꯈꯤꯗ꯭ꯔꯦ ꯍꯧꯖꯤꯛ ꯃꯁꯥ ꯃꯁꯥꯒꯤ ꯃꯥꯒꯤ ꯃꯈꯨꯠꯅ ꯍꯩꯖꯕ ꯑꯃꯗꯤ ꯃꯈꯣꯏꯅ ꯁꯤꯟꯐꯝ ꯑꯣꯏꯅ ꯊꯕꯛ ꯑꯃ ꯇꯣꯉꯥꯟ ꯇꯧꯖꯔꯒ ꯃꯁꯥꯒꯤ ꯁꯦꯜ ꯏꯟꯗꯤꯄꯦꯟꯗꯦꯟ ꯑꯣꯏꯅ ꯐꯥꯏꯅꯥꯟꯁꯦꯜꯂꯤ ꯏꯟꯗꯤꯄꯦꯟꯗꯦꯟ ꯑꯣꯏꯅ ꯍꯤꯡꯕ ꯉꯝꯃꯦ

ꯂꯝꯕꯤ ꯅꯨꯡꯉꯥꯏꯔꯝꯗꯕꯗꯨ ꯀꯌꯥ ꯅꯨꯡꯉꯥꯏꯔꯦ ꯍꯧꯖꯤꯛ ꯏꯟꯐ꯭ꯔꯥ ꯁ꯭ꯇꯔꯛꯆꯔꯒꯤ ꯑꯣꯏꯅ ꯍꯥꯏꯔꯒꯗꯤ ꯑꯩꯈꯣꯏꯅ ꯍꯥꯟꯅ ꯂꯥꯏꯔꯕꯒꯤ ꯆꯥꯡꯁꯤ ꯌꯥꯝ ꯊꯤꯅ ꯍꯦꯜꯂꯝꯂꯦ ꯊꯧꯕꯥꯜ ꯗꯤꯁꯇ꯭ꯔꯤꯛꯀꯤ ꯑꯣꯏꯅꯗꯤ ꯍꯧꯖꯤꯛꯇꯤ ꯑꯩꯈꯣꯏꯅ ꯂꯥꯏꯔꯤꯛ ꯂꯥꯏꯁꯨ ꯍꯩꯕꯒꯤ ꯃꯃꯤ ꯌꯥꯝꯅ ꯐꯪꯉꯦ ꯑꯗꯨꯗꯨꯒ ꯃꯈꯣꯏꯕꯨ ꯁꯥꯇ꯭ꯔꯁꯤꯡ ꯍꯧꯒꯠꯂꯛꯂꯤꯕ ꯀꯌꯥꯒꯤꯗꯃꯛꯇ ꯃꯈꯣꯏꯅ ꯈꯟꯕꯤꯗꯨꯅ ꯂꯥꯏꯔꯤꯛ ꯇꯝꯐꯝ ꯁꯪ ꯀꯌꯥ ꯑꯃꯁꯨ ꯂꯩꯔꯦ ꯍꯧꯖꯤꯛ ꯃꯇꯝꯁꯤꯗꯤ ꯑꯗꯨꯒ ꯍꯧꯖꯤꯛꯀꯥꯟꯒꯤ ꯃꯇꯝꯁꯤꯒꯤ ꯑꯣꯏꯅꯗꯤ ꯊꯧꯕꯥꯜ ꯗꯤꯁꯇ꯭ꯔꯤꯛꯁꯦ ꯌꯥꯝ ꯊꯤꯅ ꯄꯩꯁꯥ ꯄꯥꯏꯕ ꯏꯁꯇꯦꯠ ꯑꯃ ꯑꯣꯏꯅ ꯗꯤꯁꯇ꯭ꯔꯤꯛ ꯑꯃ ꯑꯣꯏꯅ ꯍꯧꯖꯤꯛꯀꯤ ꯃꯅꯤꯄꯨꯔꯒꯤ ꯏꯁꯇꯦꯠ ꯃꯅꯨꯡꯗꯗꯤ ꯁꯤꯡꯊꯥꯅꯔꯦ